ꯇꯥꯡ ꯃꯉꯥ ꯊꯥ ꯑꯅꯤ ꯏꯪ ꯂꯤꯁꯤꯡ ꯑꯅꯤꯒ ꯃꯔꯤ ꯇꯥꯡ ꯀꯨꯟꯊ꯭ꯔꯥ ꯃꯥꯊꯣꯏ ꯊꯥ ꯅꯤꯄꯥꯟ ꯏꯪ ꯂꯤꯁꯤꯡ ꯑꯃꯒ ꯆꯥꯃꯄꯟ ꯍꯨꯝꯐꯨ ꯇꯔꯥ ꯃꯄꯟ ꯇꯥꯡ ꯇꯔꯥ ꯃꯉꯥ ꯊꯥ ꯇꯔꯥ ꯏꯪ ꯂꯤꯁꯤꯡ ꯑꯅꯤꯒ ꯅꯤꯄꯥꯟ ꯇꯥꯡ ꯅꯤꯄꯥꯟ ꯊꯥ ꯑꯍꯨꯝ ꯏꯪ ꯂꯤꯁꯤꯡ ꯑꯃꯒ ꯆꯃꯥꯄꯟ ꯍꯨꯝꯐꯨ ꯇꯔꯥ ꯅꯤꯄꯥꯟ ꯇꯥꯡ ꯀꯨꯟꯅꯤꯊꯣꯏ ꯊꯥ ꯇꯔꯥ ꯃꯥꯊꯣꯏ ꯏꯪ ꯂꯤꯁꯤꯡ ꯑꯅꯤꯒ ꯀꯨꯟꯍꯨꯝꯗꯣꯏ